ꯑꯩꯒꯤ ꯂꯝꯗ ꯆꯠꯊꯣꯛ ꯆꯠꯁꯤꯟ ꯇꯧꯕ ꯃꯇꯝꯗ ꯈꯨꯗꯣꯡ ꯆꯥꯅꯕ ꯂꯝꯕꯤ ꯊꯣꯡꯁꯤꯡ ꯑꯁꯤ ꯐꯖꯟꯅ ꯁꯦꯝꯕꯤꯕ ꯃꯊꯧ ꯐꯖꯟꯅ ꯇꯥꯏ ꯑꯃꯁꯨꯡ ꯁ꯭ꯔꯀꯥꯔꯒꯤ ꯂꯩꯔꯤꯕ ꯇ꯭꯭ꯔꯥꯟꯁꯄꯣꯠꯀꯤ ꯒꯥꯔꯤꯁꯤꯡ ꯑꯁꯤ ꯂꯝ ꯑꯃꯒ ꯂꯝ ꯑꯃꯒ ꯐꯥꯎꯅꯅꯕ ꯐꯖꯟꯅ ꯃꯊꯧ ꯇꯧꯍꯟꯕ ꯍꯣꯡꯅ ꯍꯣꯡꯅ ꯄ꯭꯭ꯔꯖꯥꯁꯤꯡꯗ ꯆꯠꯍꯟꯕ ꯃꯊꯧ ꯌꯥꯝꯅ ꯇꯥꯏ